ꯍꯜꯂꯣ

ꯑꯣ ꯑꯩ ꯃꯅꯤꯄꯨꯔ ꯃꯅꯤꯄꯨꯔꯗ ꯂꯩꯌꯦꯕꯀꯣ ꯑꯩ ꯃꯅꯤꯄꯨꯔ ꯊꯣꯛꯂꯛꯀꯦ ꯇꯧꯋꯦꯕꯀꯣ ꯑꯗꯣ ꯀꯔꯤꯒꯨꯝꯕ ꯑꯩ ꯄꯨꯅꯤꯡꯕ ꯖꯒꯥꯁꯤꯡꯗꯣ ꯀꯩꯅꯣ ꯀꯩꯕꯨꯜ ꯂꯝꯖꯥꯎꯗꯁꯨ ꯆꯠꯅꯤꯡꯉꯦ ꯑꯗꯨꯒ ꯃꯅꯤꯄꯨꯔ ꯖꯨꯁꯤꯡꯗꯨꯁꯨ ꯌꯦꯡꯅꯤꯡꯉꯦ ꯑꯗꯣ ꯅꯪꯅ ꯈꯔ ꯃꯇꯦꯡ ꯄꯥꯡꯕ ꯇꯥꯔꯦ

ꯑꯩ ꯍꯧꯖꯤꯛ ꯀꯩꯅꯣ ꯑꯦꯌꯥꯔꯄꯣꯔꯠꯇ ꯂꯩꯔꯤꯌꯦ ꯑꯣꯀꯦ ꯑꯣꯀꯦ ꯑꯣꯀꯦ ꯑꯗꯨꯗꯤ ꯑꯩꯈꯣꯏ ꯀꯣꯏꯒꯗꯧꯕ ꯃꯐꯝꯁꯤꯡꯗꯣ ꯍꯥꯌꯦꯡ ꯑꯩ ꯌꯧꯔꯛꯔꯑ ꯀꯥꯟꯗ ꯅꯪꯅ ꯂꯣꯏꯅ ꯈꯪꯕꯅꯤꯅ ꯅꯪꯅ ꯅꯨꯡꯉꯥꯏꯌꯦ ꯅꯨꯡꯉꯥꯏꯌꯦ ꯍꯥꯏꯕ ꯃꯐꯝꯗꯣ ꯑꯗꯨꯝ ꯅꯪꯅ ꯑꯗꯨꯝ ꯄꯨꯕꯤꯕ ꯇꯥꯕꯅꯤ ꯑꯥ ꯑꯥ ꯍꯣꯏ ꯑꯗꯨꯅꯦ ꯑꯩꯗꯤ ꯂꯥꯛꯅꯤꯡꯕꯅ ꯂꯣꯏꯔꯦ ꯃꯅꯤꯄꯨꯔꯗꯣ ꯑꯥ ꯎꯅꯤꯡꯕꯅ ꯂꯣꯏꯔꯖꯥꯠꯅꯦ ꯑꯗꯨꯅ ꯑꯩ ꯍꯦꯛ ꯂꯥꯛꯂꯒ ꯑꯗꯣ ꯀꯩꯅꯣꯗꯤ ꯌꯨꯝꯗ ꯍꯦꯛ ꯊꯨꯡꯁꯤꯔ ꯅꯠꯇ꯭ꯔꯒ ꯍꯣꯇꯦꯜ ꯕꯨꯛ ꯇꯧꯁꯤꯔꯣ

ꯑꯗꯣ ꯄꯨꯜꯂꯞ ꯂꯩꯃꯤꯟꯅꯁꯦꯍꯦ ꯑꯩ ꯏꯊꯟꯗꯗꯤ ꯂꯩꯕ ꯉꯝꯃꯣꯏ

ꯍꯣꯏ ꯑꯗꯨꯅꯦ ꯑꯩ ꯏꯊꯟꯗꯗꯤ ꯀꯃꯥꯏꯅ ꯍꯣꯇꯦꯟꯗꯨꯗ ꯈꯪꯅꯕꯁꯨ ꯂꯩꯇꯦ ꯑꯣ ꯑꯣ ꯑꯣ ꯑꯣ ꯍꯣꯏ ꯍꯣꯏ ꯑꯗꯨꯗꯤ ꯌꯥꯝ ꯅꯨꯡꯉꯥꯏꯔꯦꯀꯣ ꯅꯪ ꯁꯣꯏꯗꯅ ꯂꯩꯕꯤꯔꯝꯃꯣ ꯑꯗꯨꯒ ꯑꯩꯈꯣꯏ ꯑꯅꯤꯗꯇ ꯀꯣꯏꯆꯠ ꯆꯠꯄꯗꯨꯁꯨ ꯐꯖꯔꯣꯏ ꯑꯗꯨꯅ ꯅꯃꯥꯟꯅꯕ ꯈꯔꯁꯨ ꯈꯣꯝꯂꯝꯃꯣ ꯍꯥꯏꯕꯗꯤ ꯅꯨꯄꯤ ꯃꯌꯥꯝ ꯍꯧꯅꯔꯗꯤ ꯅꯨꯡꯉꯥꯏꯗꯅ ꯀꯗꯥꯏ ꯀꯗꯥꯏ ꯆꯠꯂꯁꯨ ꯃꯤ ꯀꯤꯗꯦꯗꯅ ꯑꯥ ꯑꯩꯈꯣꯏꯗꯤ

ꯃꯤꯔꯝ ꯀꯩꯅꯣ ꯑꯩꯁꯦ

ꯍꯣꯏ ꯍꯣꯏ ꯑꯗꯨꯗꯤ ꯌꯥꯝ ꯅꯨꯡꯉꯥꯏꯔꯦꯀꯣ ꯊꯦꯡꯛ ꯌꯨ ꯊꯦꯡꯛ ꯌꯨ ꯊꯦꯡꯛ ꯌꯨ ꯎꯝ